ꯍꯟꯗꯛꯀꯤ ꯃꯣꯕꯥꯏꯜ ꯐꯣꯟꯁꯦ ꯑꯍꯣꯡꯕ ꯑꯃ ꯊꯝꯕꯅ ꯗꯔꯀꯥꯔ ꯑꯣꯏꯒꯅꯤ ꯃꯔꯝꯗꯤ ꯑꯩꯒꯤ ꯈꯜꯂꯤꯕ ꯄꯩꯁꯥ ꯅꯨꯡꯁꯥꯁꯨ ꯈꯔ ꯆꯤꯟꯕ ꯃꯔꯝꯅ ꯑꯗꯨꯅ ꯀꯔꯝꯕ ꯑꯍꯣꯡꯕ ꯐꯣꯟ ꯑꯃ ꯄꯥꯟꯁꯤꯒꯦ ꯍꯥꯏꯕꯒꯤ ꯑꯩꯍꯥꯛꯅ ꯈꯜꯂꯤ ꯑꯗꯨꯅ ꯌꯥꯔꯒꯗꯤ ꯑꯍꯣꯡꯕ ꯑꯃ ꯄꯥꯟꯅꯕ ꯑꯃ ꯄꯥꯝꯃꯤ ꯅꯪ ꯀꯔꯤ ꯀꯔꯤ ꯈꯔ ꯍꯥꯏꯕꯤꯔꯛꯑꯣ